ꯍꯜꯂꯣ ꯎꯝ ꯑꯣ ꯀꯩ ꯂꯩꯔꯦ ꯍꯥꯏꯕꯤꯌꯨ ꯋꯥꯇꯔ ꯁꯄ꯭ꯂꯥꯏꯒꯤꯅꯤ ꯍꯣꯏ ꯍꯣꯏ ꯆꯨꯝꯃꯤ ꯆꯨꯝꯃꯤ ꯋꯥꯇꯔ ꯁꯄ꯭ꯂꯥꯏ ꯎꯝ ꯎꯝ

ꯎꯝ ꯎꯝ ꯑꯣ ꯀꯔꯤ ꯂꯝꯅꯣ ꯃꯐꯝ ꯀꯥꯏꯗꯅꯣ

ꯌꯥꯔꯦ ꯌꯥꯔꯦ ꯑꯩ ꯍꯥꯏꯔꯒꯦ ꯀꯩꯅꯣꯅꯦ ꯏꯁꯤꯡꯗꯣ ꯍꯣꯏ ꯐꯠꯇꯕ ꯂꯥꯛꯏꯗꯣ ꯑꯁꯣꯝꯗ ꯃꯣꯏꯒꯤ ꯀꯩꯅꯣ ꯀꯥꯏꯕ ꯌꯥꯎꯋꯦꯕ ꯄꯥꯏꯞ ꯑꯗꯨꯅ ꯂꯝꯕꯤꯒꯤ ꯐꯠꯇꯕ ꯅꯂꯥꯗꯨꯅꯔꯥ ꯆꯦꯟꯁꯤꯟ ꯈꯣꯠꯆꯤꯟꯕ ꯑꯗꯨꯒꯨꯝꯕꯒꯤꯗꯨ ꯑꯗꯨꯒꯤ ꯁꯣꯏꯗꯅ ꯑꯣꯏꯔꯝꯒꯅꯤ ꯑꯩꯈꯣꯏꯒꯤ ꯀꯩꯅꯣꯁꯤꯡꯗꯨꯅꯁꯨ ꯍꯥꯏꯗꯤ ꯂꯝꯕꯤ ꯁꯦꯝꯕ ꯀꯥꯟꯗ ꯑꯩꯈꯣꯏ ꯖꯦ ꯁꯤ ꯕꯤꯅ ꯀꯣꯠꯄ ꯈꯣꯠꯄ ꯇꯧꯕ ꯀꯥꯟꯗ ꯄꯥꯏꯞꯀꯨꯝ ꯁꯣꯛꯄ ꯈꯣꯠꯄ ꯑꯗꯨꯒꯨꯝꯕꯗꯨ ꯂꯩꯕꯅꯤ ꯑꯗ ꯑꯩꯈꯣꯏ ꯋꯥꯀꯔꯁꯨ ꯍꯟꯗꯛꯁꯤ ꯃꯁꯤꯡ ꯈꯔ ꯌꯥꯝꯗꯕ ꯑꯅꯥ ꯑꯌꯦꯛ ꯀꯣꯔꯣꯅꯥꯒꯤ ꯀꯔꯤꯒꯤ ꯃꯌꯥꯝ ꯇꯧꯕ ꯑꯗꯨꯅ ꯄꯨꯔꯥ ꯌꯦꯡꯁꯤꯟꯕ ꯉꯝꯗꯦ ꯑꯗꯨꯕꯨ ꯍꯧꯖꯤꯛꯇꯤ ꯅꯣꯏ ꯀꯝꯄ꯭ꯂꯦꯟ ꯂꯥꯛꯑꯕꯅꯤꯅ ꯑꯩ ꯋꯥꯀꯔꯁꯤꯡꯒ ꯇꯥꯟꯅꯔꯒ ꯑꯊꯨꯕ ꯃꯇꯝꯗ ꯍꯥꯏꯗꯤ ꯏꯁꯤꯡ ꯐꯕ ꯐꯠꯇꯕꯗꯨꯗꯤ ꯑꯩꯈꯣꯏꯁꯨ ꯃꯣꯏ ꯁꯔꯀꯥꯔꯒꯤ ꯑꯁꯤꯒꯤ ꯀꯩꯅꯣꯒꯤ ꯋꯥꯇꯔ ꯁꯄ꯭ꯂꯥꯏ ꯇꯦꯡꯀꯤ ꯒꯥꯁꯤꯁꯨ ꯑꯃꯨꯛꯇꯪ ꯔꯤꯄꯤꯌꯥꯔꯤꯡ ꯇꯧꯅꯉꯥꯏ ꯍꯥꯏꯗꯅ ꯑꯩꯈꯣꯏ ꯆꯤꯞ ꯏꯟꯖꯤꯅꯤꯌꯥꯔꯗꯁꯨ ꯑꯩ ꯀꯟꯅ ꯉꯥꯡꯅꯔ ꯂꯩꯕꯅꯦꯕ ꯑꯗꯣ ꯃꯣꯏꯁꯨ ꯑꯊꯨꯕ ꯃꯇꯝꯗ ꯉꯁꯥꯏꯒꯤ ꯀꯨꯏꯅ ꯇꯧꯔꯛꯑꯕꯅꯤꯅ ꯑꯩꯈꯣꯏ

ꯑꯗꯨꯒꯨꯝꯕ ꯃꯇꯝꯗꯨꯗ ꯉꯁꯥꯏꯒꯤ ꯏꯁꯤꯡꯁꯦ ꯑꯩꯈꯣꯏꯅ ꯐꯖꯅ ꯄ꯭ꯔꯤꯖꯥꯕ ꯇꯧꯗꯕꯅꯤꯅ ꯐꯠꯇꯕꯗꯨ ꯃꯔꯨ ꯑꯣꯏꯅ ꯑꯩꯈꯣꯏꯒꯤ ꯀꯔꯤ ꯇꯤꯜ ꯀꯥꯡꯒ ꯌꯥꯎꯋꯦ ꯍꯥꯏꯔꯤꯗꯣ ꯑꯃꯔꯣꯝꯗꯗꯤ ꯑꯗꯨꯒꯨꯝꯕꯗꯨꯗꯤ ꯑꯁꯦꯡꯕ ꯉꯁꯥꯏꯒꯤ ꯖꯦ ꯁꯤ ꯕꯤꯅ ꯂꯝꯕꯤ ꯁꯦꯝꯕꯩ ꯀꯣꯠꯄ ꯈꯣꯠꯄ ꯇꯧꯕꯗꯨꯗ ꯄꯥꯏꯞ ꯀꯥꯏꯕꯗꯨꯗ ꯑꯃꯨꯛ ꯂꯩꯅꯥꯡ ꯆꯪꯁꯤꯜꯂꯒ ꯑꯗꯨꯃꯥꯏꯅ ꯍꯧꯖꯤꯛ ꯑꯌꯥꯝꯕꯁꯦ ꯑꯗꯨꯒꯨꯝꯕ ꯇꯣꯏꯅꯗꯤ ꯂꯥꯛꯇꯦꯕ ꯌꯥꯝ ꯇꯥꯡꯅ ꯃꯣꯏꯁꯤ ꯂꯥꯛꯄ ꯀꯝꯄ꯭ꯂꯦꯟꯅꯤ ꯍꯥꯏꯇꯔꯦ ꯌꯦꯡꯁꯤꯟꯒꯦ ꯑꯊꯨꯕ ꯃꯇꯝꯗ ꯑꯩꯈꯣꯏꯒꯤ ꯏꯁꯇꯥꯐꯁꯤꯡ ꯀꯧꯔꯒꯀꯣ ꯀꯥꯏ ꯀꯥꯏꯗ ꯀꯔꯤ ꯁꯣꯏꯔꯤꯅꯣ ꯂꯥꯏꯟ ꯃꯦꯟꯁꯤꯡ ꯀꯧꯔꯒ ꯑꯗꯨꯒꯤꯗꯃꯛꯇꯗꯤ ꯍꯣꯏ ꯎꯝ ꯎꯝ ꯎꯝ ꯍꯣꯏ ꯐꯔꯦ ꯐꯔꯦ ꯇꯧꯒꯗꯧꯅꯤ ꯑꯩꯈꯣꯏ ꯃꯌꯥꯝ ꯂꯩꯔꯤꯁꯤ ꯃꯌꯥꯝꯒꯤ ꯁꯦꯕꯥ ꯇꯧꯅꯤꯉꯥꯏꯅꯤ ꯐꯔꯦ ꯑꯗꯨꯗꯤ ꯊꯝꯃꯒꯦꯀꯣ ꯎꯝ